ꯑꯩꯅ ꯊꯥ ꯑꯃꯒꯤ ꯃꯃꯥꯡꯗ ꯗꯦꯜ ꯂꯦꯞꯇꯣꯞ ꯑꯥꯏ ꯐꯥꯏꯚ ꯑꯃ ꯂꯩꯕꯅꯤ ꯃꯁꯤꯒꯤ ꯂꯦꯞꯇꯣꯞ ꯑꯁꯤ ꯌꯥꯝꯅ ꯍꯦꯟꯗꯤ ꯑꯣꯏꯗꯦ ꯊꯕꯛ ꯑꯃ ꯇꯧꯕ ꯃꯇꯝꯗ ꯌꯥꯝꯅ ꯕꯦꯛꯂꯣꯛ ꯂꯩꯇꯦ ꯍꯥꯏ ꯇꯥꯔꯦ ꯃꯇꯝ ꯌꯥꯝꯅ ꯆꯪꯕ ꯇꯥꯏꯝ ꯌꯥꯝ ꯂꯧꯕ ꯃꯥꯏꯀ꯭ꯔꯣꯁꯣꯞꯇ ꯑꯣꯄꯟ ꯇꯧꯕ ꯑꯣꯏꯒꯦꯔꯥ ꯑꯦꯗꯣꯞ ꯐꯣꯇꯣꯁꯣꯞ ꯑꯣꯄꯟ ꯇꯧꯕ ꯑꯣꯏꯒꯦꯔꯥ ꯃꯇꯝ ꯀꯨꯏꯅ ꯂꯧꯕ ꯍꯥꯏꯇꯥꯔꯦ ꯁꯤꯒꯤ ꯊꯕꯛ ꯑꯃ ꯑꯩꯈꯣꯏꯅ ꯃꯌꯥꯝꯅ ꯂꯦꯞꯇꯣꯞ ꯁꯤꯖꯤꯟꯅꯔꯤꯁꯦ ꯊꯕꯛꯇꯣ ꯌꯥꯡꯈꯠꯅꯉꯥꯏꯒꯤꯅꯦꯕ ꯑꯗꯨꯕꯨ ꯁꯤꯒꯤ ꯂꯦꯞꯇꯣꯞꯁꯤ ꯁꯤꯖꯤꯟꯅꯔꯨꯕꯗ ꯊꯕꯛ ꯌꯥꯡꯕꯗꯤ ꯂꯥꯏꯔꯗꯅ ꯃꯤꯒꯤ ꯆꯩꯐꯨ ꯅꯝꯃꯦꯕ ꯃꯁꯤꯒꯤ ꯂꯦꯞꯇꯣꯞ ꯑꯁꯦ ꯌꯥꯝꯅ ꯑꯦꯁ ꯑꯦꯁ ꯗꯤꯁꯨ ꯑꯦꯁ ꯑꯦꯁ ꯗꯤꯁꯨ ꯑꯣꯜꯂꯕꯅꯤ ꯑꯗꯒꯤ ꯐꯪꯁꯟꯁꯨ ꯌꯥꯝ ꯇꯞꯄꯦ ꯀꯃꯥꯏꯅ ꯃꯊꯧ ꯀꯃꯥꯏꯅ ꯇꯧꯒꯅꯤ ꯃꯁꯤ